ꯑꯩꯗꯤ ꯑꯉꯥꯡꯁꯤꯡꯒꯤ ꯕꯣꯔꯗꯤꯡꯒꯤ ꯆꯥꯛ ꯑꯉꯥꯡ ꯀꯨꯟ ꯀꯨꯟꯊ꯭ꯔꯥ ꯃꯨꯛꯀꯤ ꯍꯥꯏꯕꯗꯤ ꯅꯤꯝꯐꯨ ꯀꯨꯟ ꯀꯨꯟ ꯀꯨꯟꯊ꯭ꯔꯥ ꯇ꯭ꯋꯦꯟꯇꯤ ꯊꯥꯔꯇꯤ ꯃꯨꯛꯀꯤ ꯁꯥꯇ꯭ꯔ ꯁꯤꯡꯒꯤ ꯆꯥꯛ ꯊꯣꯡꯕꯗ ꯑꯩꯒꯤ ꯑꯦꯛꯁꯄꯔꯤꯌꯦꯟꯁ ꯈꯔꯥ ꯂꯩꯖꯩ ꯍꯥꯏꯔꯤꯕ ꯑꯦꯛꯁꯄꯔꯤꯌꯦꯟꯁ ꯑꯁꯤꯗꯤ ꯑꯉꯥꯡꯁꯤꯡ ꯑꯁꯤꯒꯤ ꯆꯥꯛ ꯊꯣꯡꯕꯁꯦ ꯑꯩꯅ ꯌꯥꯍꯧꯕꯒ ꯔꯥꯏꯁ ꯀꯨꯀꯔꯁꯤꯗ ꯏꯁꯤꯡꯁꯤ ꯅꯨꯡꯗꯥꯡꯗꯒꯤ ꯍꯥꯞꯄꯒ ꯊꯝꯖꯔꯝꯃꯦ ꯑꯗꯨꯒ ꯑꯩꯈꯣꯏꯅ ꯍꯦꯛ ꯌꯥꯍꯧꯔꯛꯄꯒ ꯃꯩꯁꯦ ꯅꯝꯃꯝꯃꯦ ꯑꯗꯒꯤ ꯏꯔꯨꯖꯕ ꯕ꯭ꯔꯁ ꯇꯧꯕ ꯂꯣꯏ ꯂꯣꯏꯊꯣꯛꯑ ꯀꯥꯟꯁꯤꯗ ꯏꯁꯤꯡꯁꯦ ꯁꯥꯔꯝꯃ ꯀꯥꯟꯁꯤꯗ ꯆꯦꯡꯁꯦ ꯍꯥꯞꯆꯔꯦ ꯑꯗꯒꯤꯗꯤ ꯑꯩꯅ ꯏꯔꯨ ꯂꯨꯖꯕ ꯂꯣꯏꯕꯒ ꯆꯦꯡ ꯍꯥꯞꯄꯒ ꯍꯋꯥꯏꯁꯦ ꯒ꯭ꯌꯥꯁꯇ ꯊꯥꯡꯒꯠꯆꯩ ꯍꯋꯥꯏ ꯑꯣꯔ ꯑꯦꯟꯁꯥꯡꯒꯤ ꯃꯍꯤꯁꯦ ꯊꯥꯡꯒꯠꯂꯦ ꯑꯗꯨꯒ ꯊꯪꯒꯠꯂꯒ ꯆꯥꯛꯁꯤꯅ ꯁꯧꯔꯛꯄ ꯃꯨꯟꯂꯛꯄ ꯃꯇꯝꯗ ꯍꯋꯥꯏꯁꯤꯁꯨ ꯒ꯭ꯌꯥꯁꯇ ꯑꯗꯨꯝ ꯃꯨꯟꯂꯦ ꯃꯨꯟꯂꯕ ꯃꯇꯨꯡꯗ ꯑꯩꯈꯣꯏꯅ ꯑꯌꯥꯝꯕ ꯍꯋꯥꯏꯗꯨꯗꯤ ꯑꯩꯈꯣꯏꯅ ꯁꯣꯛ ꯇꯧꯕ ꯃꯇꯝꯗ ꯍꯩꯖꯤꯟꯕꯁꯦ ꯅꯨꯡꯉꯥꯏꯇꯕꯗ ꯅꯨꯡꯉꯥꯏꯇꯕꯅꯤꯅ ꯀꯣꯟ ꯃꯆꯥ ꯈꯔꯥ ꯄꯤꯛꯄ ꯏꯁꯃꯣꯜ ꯀꯟꯇꯦꯟꯅꯔ ꯑꯃꯗ ꯑꯩꯈꯣꯏꯅ ꯊꯥꯎ ꯉꯧꯖꯩ ꯊꯥꯎꯁꯦ ꯉꯧꯔꯥ ꯀꯥꯟꯗ ꯍꯥꯏꯔꯤꯕ ꯀꯣꯟ ꯑꯆꯧꯕꯁꯤꯗ ꯍꯥꯞꯄ ꯀꯥꯟꯗ ꯑꯗꯨꯝ ꯑꯗꯒꯤ ꯍꯋꯥꯏꯗ ꯑꯩꯈꯣꯏꯅ ꯍꯥꯞꯅꯤꯡꯕꯁꯦ ꯁꯣꯏꯕꯨꯝ ꯍꯥꯞꯄ ꯌꯥꯏ ꯑꯗꯒꯤ ꯑꯂꯨ ꯍꯥꯞꯄ ꯌꯥꯏ ꯑꯗꯒꯤ ꯀꯔꯤ ꯍꯪꯒꯥꯝ ꯍꯥꯞꯄ ꯌꯥꯏ ꯑꯦꯅꯤ ꯚꯤꯖꯤꯇꯦꯕꯜꯁꯦ ꯑꯩꯈꯣꯏꯅ ꯍꯥꯞꯄꯒ ꯅꯣꯡꯃꯒꯤ ꯃꯈꯜꯁꯦ ꯃꯥꯟꯅꯗꯕꯤꯗ ꯑꯣꯟꯊꯣꯛꯄ ꯌꯥꯏ ꯑꯗꯨꯗꯒꯤ ꯑꯃꯨꯛ ꯑꯩꯈꯣꯏꯅ ꯑꯊꯨꯕꯤꯗ ꯍꯋꯥꯏ ꯀꯥꯝꯕ ꯃꯇꯝꯗꯁꯨ ꯑꯂꯨꯒꯨꯝꯕꯁꯦ ꯍꯥꯞꯆꯤꯟꯂꯒ ꯑꯂꯨꯗꯨꯅ ꯃꯊꯦꯜ ꯑꯃ ꯑꯣꯏꯅ ꯃꯦꯠꯄ ꯑꯣꯏꯅ ꯑꯗꯨꯝ ꯄꯤꯖꯕꯗꯁꯨ ꯑꯉꯥꯡꯁꯤꯡꯅ ꯌꯥꯝꯅ ꯍꯥꯎꯅ ꯆꯥꯏ ꯀꯔꯤꯒꯨꯝꯕ ꯑꯊꯨꯕꯤ ꯑꯩꯈꯣꯏꯅ ꯌꯥꯝ ꯊꯨꯅ ꯇꯧꯒꯦ ꯍꯥꯏꯇꯥꯔꯒꯗꯤ ꯁꯤꯒꯨꯝꯕ ꯍꯋꯥꯏꯒꯤ ꯃꯊꯦꯜꯁꯦ ꯇꯧꯋꯦ ꯚꯤꯖꯤꯇꯦꯕꯜꯁ ꯇꯧꯋꯦ ꯑꯗꯨꯒ ꯅꯣꯡꯃ ꯐꯥꯗꯣꯛ ꯑꯩꯈꯣꯏꯅ ꯈꯔꯥ ꯀꯨꯏꯈꯤꯕ ꯃꯇꯝꯁꯤꯅ ꯀꯩꯅꯣꯒꯨꯝꯕ ꯑꯩꯈꯣꯏꯒꯤ ꯁꯥ ꯉꯥꯒꯨꯝꯕ ꯆꯥꯕ ꯃꯇꯝꯗꯗꯤ ꯀꯨꯏ ꯑꯗꯨꯑꯣꯏꯇꯥꯔꯁꯨ ꯑꯩꯅ ꯊꯨꯔꯤꯕ ꯑꯩꯅ ꯇꯧꯖꯔꯤꯕ ꯃꯑꯣꯡꯁꯤꯡꯁꯤꯗ ꯑꯉꯥꯡꯁꯤꯡꯅ ꯄꯨꯡ ꯇꯔꯨꯛ ꯃꯈꯥꯏꯗꯒꯤꯅ ꯄꯨꯡ ꯅꯤꯄꯥꯜꯐꯥꯎꯒꯤ ꯃꯅꯨꯡꯁꯤꯗ ꯆꯠꯄ ꯑꯉꯥꯡꯁꯤꯡꯁꯤ ꯆꯥꯕ ꯅꯪꯅꯕ ꯍꯣꯠꯅꯕꯗ ꯑꯩꯉꯣꯟꯗ ꯏꯔꯥꯏ ꯂꯥꯏꯅ ꯉꯝꯃꯦ ꯁꯤꯒꯨꯝꯕ ꯊꯑꯣꯡꯁꯤꯡꯁꯦ ꯑꯁꯣꯝ ꯁꯣꯝꯅ ꯊꯕꯛ ꯑꯃ ꯇꯧꯕ ꯃꯇꯝꯗ ꯑꯩꯒꯤ ꯍꯌꯦꯡ ꯇꯧꯒꯗꯕꯗꯣ ꯉꯁꯤꯗꯒꯤ ꯀꯔꯤ ꯇꯧꯒꯗꯒꯦ ꯍꯥꯏꯕ ꯈꯟꯂ ꯀꯥꯟꯗ ꯊꯨꯒꯗꯕ ꯃꯑꯣꯡꯗ ꯇꯧꯕꯤꯌꯣ ꯑꯗꯨꯃꯥꯏꯅ ꯇꯧꯔꯒꯗ ꯑꯩꯅ ꯇꯧꯅꯤꯡꯕ ꯊꯕꯛ ꯈꯨꯗꯤꯡꯃꯛꯁꯦ ꯂꯣꯏꯅ ꯇꯧꯕ ꯉꯝꯃꯦ